ꯃꯅꯤꯄꯨꯔꯗ ꯂꯩꯕ ꯗꯤꯁꯇ꯭ꯔꯤꯛ ꯃꯉꯥꯒꯤ ꯃꯃꯤꯡ ꯍꯥꯏꯖꯔꯕꯗ ꯑꯍꯥꯟꯕꯗ ꯊꯧꯕꯥꯜ ꯗꯤꯁꯇ꯭ꯔꯤꯛ ꯑꯩꯒꯤ ꯄꯣꯛꯅꯐꯝ ꯂꯝꯗꯝꯅꯤ ꯊꯧꯕꯥꯜ ꯗꯤꯁꯇ꯭ꯔꯤꯛ ꯑꯁꯤꯗ ꯑꯩꯒꯤ ꯄꯣꯛꯅꯐꯝ ꯂꯝꯗꯝꯅꯤ ꯂꯝꯗꯝ ꯑꯁꯤꯒꯤ ꯑꯗꯨꯛꯀꯤ ꯃꯇꯤꯛ ꯐꯖꯩ ꯐꯖꯕꯅ ꯃꯔꯝ ꯑꯣꯏꯔꯒ ꯃꯌꯥꯝꯅꯁꯨ ꯗꯤꯁꯇ꯭ꯔꯤꯛ ꯑꯁꯤꯗ ꯌꯥꯝꯅ ꯂꯥꯛꯅꯕ ꯀꯣꯏꯕ ꯁꯥꯟꯅꯁꯨ ꯌꯥꯝꯅ ꯂꯥꯛꯅꯩ ꯗꯤꯁꯇ꯭ꯔꯤꯛ ꯑꯁꯤꯗ ꯒꯥꯔꯗꯦꯟ ꯀꯌꯥꯁꯨ ꯂꯩ ꯃꯌꯥꯝꯅ ꯑꯔꯥꯞꯄ ꯃꯐꯝ ꯀꯌꯥꯗꯒꯤꯁꯨ ꯃꯐꯝ ꯑꯁꯤꯗ ꯂꯥꯛꯏ ꯍꯥꯏꯔꯤꯕ ꯃꯐꯝ ꯑꯁꯤꯗꯁꯨ ꯀꯦ ꯑꯦꯝ ꯒꯥꯔꯗꯦꯟ ꯍꯥꯏꯅ ꯑꯃꯁꯨ ꯂꯩ ꯒꯥꯔꯗꯦꯟ ꯑꯁꯤꯕꯨ ꯑꯗꯨꯛꯀꯤ ꯃꯇꯤꯛ ꯐꯖꯩ ꯃꯌꯥꯝꯅ ꯃꯃꯤꯡ ꯆꯠꯂꯤ ꯃꯃꯤꯡ ꯆꯠꯄꯅ ꯃꯔꯝ ꯑꯣꯏꯔꯒ ꯃꯤ ꯂꯝ ꯈꯨꯗꯤꯡꯃꯛꯇꯒꯤ ꯃꯤ ꯑꯌꯥꯝꯕꯅꯁꯨ ꯂꯥꯛꯅꯩ ꯑꯅꯤꯁꯨꯕꯗ ꯕꯤꯁꯅꯨꯄꯨꯔ ꯗꯤꯁꯇ꯭ꯔꯤꯛ ꯍꯥꯏꯔꯤꯕ ꯃꯐꯝ ꯑꯁꯤꯗ ꯂꯣꯛꯇꯥꯛ ꯑꯗꯨꯛꯀꯤ ꯃꯇꯤꯛ ꯐꯖꯩ ꯂꯣꯛꯇꯥꯛ ꯑꯁꯤꯗ ꯃꯤꯄꯨꯝ ꯈꯨꯗꯤꯡꯃꯛꯅ ꯌꯦꯡꯕꯗ ꯑꯗꯨꯛꯀꯤ ꯃꯇꯤꯛ ꯄꯨꯛꯅꯤꯡ ꯍꯨꯅ ꯐꯖꯔꯕ ꯃꯐꯝ ꯑꯃꯅꯤ ꯃꯐꯝ ꯑꯁꯤꯗ ꯃꯌꯥꯝꯅ ꯎꯕ ꯐꯪꯗꯕ ꯌꯥꯝꯅ ꯇꯥꯡꯕ ꯁꯉꯥꯏ ꯍꯥꯏꯔꯤꯕ ꯁꯥ ꯑꯁꯤꯁꯤ ꯂꯩꯖꯩ ꯃꯊꯪꯗ ꯏꯝꯐꯥꯜ ꯋꯦꯁ ꯏꯝꯐꯥꯜ ꯋꯦꯁ ꯑꯁꯤꯗ ꯃꯌꯥꯝꯅꯁꯨ ꯈꯪꯅꯔꯕꯅꯤ ꯏꯝꯐꯥꯜ ꯋꯦꯁ ꯑꯁꯤꯗ ꯏꯝꯥ ꯀꯩꯊꯦꯜ ꯍꯥꯏꯅ ꯑꯃ ꯂꯩ ꯏꯃꯥ ꯀꯩꯊꯦꯜ ꯑꯁꯤꯗ ꯅꯨꯄꯥ ꯑꯃ ꯐꯥꯎꯕ ꯌꯥꯎꯗꯦ ꯅꯨꯄꯤ ꯉꯥꯛꯇꯅ ꯐꯝꯕ ꯀꯩꯊꯦꯟꯅꯤ ꯎꯈ꯭ꯔꯨꯜ ꯗꯤꯁꯇ꯭ꯔꯤꯛ ꯎꯈ꯭ꯔꯨꯜ ꯗꯤꯁꯇ꯭ꯔꯤꯛ ꯑꯁꯤ ꯆꯤꯡꯒꯤ ꯂꯝꯅꯤ ꯆꯤꯡꯒꯤ ꯂꯝ ꯑꯣꯏꯖꯔꯕꯁꯨ ꯌꯥꯝꯅ ꯇꯥꯡꯕ ꯁꯤꯔꯣꯏ ꯂꯤꯂꯤ ꯍꯥꯏꯔꯤꯕ ꯂꯩ ꯑꯁꯤꯁꯨ ꯍꯧꯏ ꯃꯐꯝ ꯑꯁꯤ ꯑꯗꯨꯛꯀꯤ ꯃꯇꯤꯛ ꯐꯖꯩ ꯌꯦꯡꯕꯗ ꯄꯨꯛꯅꯤꯡ ꯍꯧꯅ ꯐꯖꯩ ꯃꯇꯪꯗ ꯀꯛꯆꯤꯡ ꯀꯛꯆꯤꯡ ꯗꯤꯁꯇ꯭ꯔꯤꯛ ꯀꯛꯆꯤꯡ ꯗꯤꯁꯇ꯭ꯔꯤꯛ ꯑꯁꯤꯗ ꯒꯥꯔꯗꯦꯟ ꯑꯗꯨꯛꯀꯤ ꯃꯇꯤꯛ ꯐꯖꯕ ꯀꯛꯆꯤꯡ ꯒꯥꯔꯗꯦꯟ ꯍꯥꯏꯅ ꯑꯃꯁꯨ ꯂꯩ ꯒꯥꯔꯗꯦꯟ ꯑꯁꯤꯕꯨ ꯌꯥꯝꯅ ꯐꯖꯔꯕ ꯌꯦꯡꯕꯗ ꯄꯨꯛꯅꯤꯡ ꯍꯨꯔꯕ ꯃꯐꯝ ꯑꯃꯈꯛꯅꯤ ꯃꯐꯝ ꯑꯁꯤꯗ ꯀꯛꯆꯤꯡ ꯕꯣꯔꯥ ꯕꯣꯔꯥ ꯍꯥꯏꯔꯤꯕꯁꯤ ꯑꯗꯨꯛꯀꯤ ꯃꯇꯤꯛ ꯍꯥꯎꯕ ꯃꯈꯜ ꯑꯃꯒꯤ ꯕꯣꯔꯥ ꯑꯃꯅꯤ